ꯑꯩꯈꯣꯏꯒꯤ ꯆꯠꯅꯕꯤꯗ ꯑꯩꯈꯣꯏꯒꯤ ꯔꯣꯖꯥ ꯍꯦꯟꯕ ꯑꯩꯈꯣꯏꯒꯤ ꯐꯥꯁꯇꯤꯡ ꯇꯧꯕꯁꯦ ꯑꯩꯈꯣꯏ ꯔꯣꯖꯥ ꯍꯦꯟꯕꯁꯦ ꯁꯤ ꯊꯥ ꯑꯃ ꯆꯨꯞꯅ ꯄꯥꯡꯊꯣꯛꯑꯦ ꯊꯥ ꯑꯃꯁꯤꯗ ꯑꯩꯈꯣꯏꯒꯤ ꯅꯨꯡꯊꯤꯜ ꯑꯩꯈꯣꯏꯒꯤ ꯗꯦ ꯇꯥꯏꯝꯁꯦ ꯑꯗꯨꯝ ꯆꯔꯥꯁꯦ ꯍꯦꯟꯒꯅꯤ ꯍꯦꯟꯕ ꯃꯇꯝꯗ ꯑꯩꯈꯣꯏ ꯆꯥꯕ ꯊꯛꯄ ꯏꯁꯤꯡ ꯀꯩꯀꯥ ꯑꯇꯣꯞꯄ ꯃꯈꯜ ꯑꯃꯐꯥꯎꯕ ꯆꯤꯟꯗ ꯍꯥꯞꯆꯟꯕ ꯌꯥꯗꯦ ꯍꯥꯏꯕ ꯅꯨꯃꯤꯠ ꯗꯦ ꯇꯥꯏꯝꯁꯤ ꯂꯣꯏꯔꯀꯥꯟꯗ ꯑꯩꯈꯣꯏꯒꯤ ꯅꯥꯏꯠ ꯑꯃꯝꯕ ꯃꯇꯝꯁꯤꯗꯗꯤ ꯂꯣꯏ ꯆꯥꯕ ꯊꯛꯄ ꯌꯥꯏ ꯑꯗꯨꯒ ꯗꯦ ꯇꯥꯏꯝ ꯈꯨꯗꯤꯡꯒꯤꯗꯤ ꯁꯨꯃꯥꯏꯅ ꯍꯦꯜꯂꯦ ꯑꯗꯨꯒ ꯂꯥꯏ ꯈꯨꯔꯨꯝꯕ ꯑꯗꯨꯒ ꯐꯠꯇꯕ ꯑꯗꯒꯤ ꯅꯦꯆꯔ ꯀꯩꯀꯥꯁꯤꯡꯁꯦ ꯑꯝꯇ ꯇꯧꯕ ꯌꯥꯗꯦ ꯑꯐꯕ ꯉꯥꯛꯇ ꯇꯧꯒꯗꯧꯅꯦ ꯊꯥꯁꯤꯃ